ꯍꯂꯣ ꯍꯂꯣ ꯁꯤ ꯂꯩꯃꯥ ꯁꯣꯄꯤꯡꯗ ꯂꯩꯕ ꯊꯣꯏ ꯀꯂꯦꯛꯁꯟꯒꯤ ꯗꯨꯀꯥꯟꯗꯨ ꯑꯣꯏꯕꯤꯔꯕ꯭ꯔꯥ ꯃꯦꯝ ꯑꯩꯁꯦ ꯃꯩꯇꯩꯒꯤ ꯗ꯭ꯔꯦꯁꯀꯨꯝꯕ ꯃꯨꯀꯥꯁꯨꯠ ꯅꯠꯇ꯭ꯔꯒ ꯐꯅꯦꯛ ꯃꯄꯥꯟꯅꯥꯏꯕ ꯑꯗꯨꯒꯨꯝꯕ ꯈꯔ ꯂꯧꯖꯅꯤꯡꯕ ꯑꯗꯨ ꯂꯩꯕꯤꯒꯗ꯭ꯔꯥ ꯃꯦꯝ ꯃꯆꯨꯁꯦ ꯄꯤꯡꯛꯀꯨꯝꯕ ꯍꯥꯏꯕꯗꯤ ꯑꯆꯝꯕ ꯂꯥꯏ ꯈꯣꯏꯔꯝ ꯆꯠꯄꯗꯒꯨꯝꯕ ꯁꯦꯠꯄ ꯌꯥꯕ ꯂꯩꯗꯅ ꯑꯗꯤ ꯃꯌꯥꯡꯂꯪꯒꯨꯝꯕꯅ ꯁꯥꯕ ꯑꯗꯨꯒꯨꯝꯕꯁꯤꯡꯗꯣ ꯈꯔ ꯍꯣꯡꯕꯗ ꯄꯥꯁꯃꯤꯅꯥꯒꯨꯝꯕ ꯑꯗꯨꯒꯨꯝꯕ ꯂꯩꯔꯒꯁꯨ ꯍꯦꯟꯅ ꯑꯗꯨꯅꯕꯨ ꯍꯦꯟꯅ ꯄꯥꯝꯖꯩ ꯃꯦꯝ ꯑꯩꯇꯣꯏꯁꯦ ꯁꯦꯠ ꯑꯣꯏꯅ ꯄꯨꯂꯞ ꯂꯧꯒꯗꯕꯅꯤꯅ ꯈꯤꯇꯪ ꯇꯥꯅ ꯁꯥꯕꯤꯕ ꯌꯥꯒꯗ꯭ꯔꯥ ꯑꯣ ꯌꯥꯝ ꯅꯨꯡꯉꯥꯏꯖꯔꯦ ꯑꯗꯣ ꯑꯩꯁꯦ ꯂꯥꯛꯄꯒꯤ ꯂꯥꯛꯑꯒ ꯂꯧꯕꯒꯤ ꯈꯨꯗꯣꯡꯆꯥꯕꯗꯤ ꯈꯤꯇꯪ ꯐꯔꯛꯇꯥꯔꯗꯧꯕ ꯑꯗꯨꯅ ꯗꯤꯂꯤꯕꯔꯤꯒꯤ ꯈꯨꯗꯣꯡꯆꯥꯕ ꯂꯩꯕꯤꯒꯗ꯭ꯔꯥ ꯃꯐꯝꯁꯦ ꯌꯥꯝꯅ ꯅꯛꯄꯗꯤ ꯅꯠꯇꯦ ꯍꯣꯏ ꯌꯥꯝ ꯅꯨꯡꯉꯥꯏꯖꯔꯦ ꯃꯦꯝ ꯑꯗꯨꯗꯤ